ꯍꯟꯗꯛ ꯑꯩꯅ ꯑꯥꯃꯥꯖꯣꯟꯗꯒꯤ ꯄ꯭ꯂꯥꯁꯇꯤꯛ ꯀꯟꯇꯦꯅꯔ ꯑꯃ ꯀꯛꯄꯅꯦ ꯑꯗꯣ ꯀ꯭ꯋꯥꯂꯤꯇꯤ ꯌꯥꯝꯅ ꯐꯠꯂꯝꯗ꯭ꯔꯦ ꯃꯁꯤ ꯑꯗꯨꯒ ꯄꯣꯠꯆꯩ ꯍꯥꯞꯆꯤꯟꯕ ꯃꯇꯝꯗꯁꯨ ꯁꯤꯒꯤ ꯄ꯭ꯂꯥꯁꯇꯤꯛ ꯀꯟꯇꯦꯅꯔ ꯑꯁꯤ ꯄꯣꯞ ꯄꯣꯞ ꯀꯥꯏꯒꯟꯕ ꯑꯗꯨꯒ ꯄꯣꯠ ꯑꯃ ꯀꯩꯒꯨꯝꯕ ꯈꯤꯇꯪ ꯂꯨꯝꯕ ꯑꯃ ꯍꯥꯞꯆꯤꯟꯕ ꯃꯇꯝꯗꯁꯨ ꯃꯁꯤꯒꯤ ꯄꯣꯠꯁꯛꯁꯤ ꯌꯥꯝꯅ ꯌꯥꯝꯅ ꯊꯨꯅ ꯀꯥꯏꯕ ꯑꯗꯨꯒ ꯊꯝꯐꯝ ꯀꯩꯒꯨꯝꯕ ꯆꯥꯗ꯭ꯔꯒꯁꯨ ꯃꯁꯤꯒꯤ ꯄ꯭ꯂꯥꯁꯇꯤꯛ ꯀꯟꯇꯦꯅꯔ ꯑꯁꯤ ꯍꯦꯛꯇ ꯀꯥꯏꯒꯟꯕ ꯄꯣꯠꯁꯛꯅꯤ ꯑꯗꯨꯒ ꯃꯣꯏꯅ ꯇꯧꯔꯛꯏꯁꯤ ꯁꯦꯠ ꯃꯔꯤ ꯂꯥꯛꯀꯅꯤ ꯍꯥꯏꯕꯗꯨꯅ ꯁꯦꯠ ꯑꯃꯈꯛ ꯂꯥꯛꯑꯦ ꯑꯗꯨꯒ ꯀ꯭ꯋꯥꯂꯤꯇꯤꯁꯨ ꯌꯥꯝꯅ ꯐꯠꯇꯕ ꯄꯣꯠꯁꯛꯅꯤ ꯑꯗꯨꯒ ꯄꯩꯁꯥꯁꯨ ꯃꯃꯟꯁꯨ ꯌꯥꯝꯅ ꯇꯥꯡꯕ ꯑꯣꯏꯔꯝꯃꯦ